ꯍꯜꯂꯣ

ꯎꯝ ꯑꯁꯤ ꯍꯣꯏ ꯍꯣꯏ ꯌꯥꯅꯤ ꯌꯥꯅꯤ ꯑꯩ ꯍꯥꯏꯖꯒꯦ ꯑꯩꯈꯣꯏꯒꯤ ꯁꯦꯟꯗ꯭ꯔꯥꯁꯦ ꯑꯩꯈꯣꯏ ꯀꯩꯅꯣꯗ ꯂꯩꯕꯅꯤ ꯑꯩꯈꯣꯏꯒꯤ ꯕꯤꯁꯅꯨꯄꯨꯔ ꯗꯤꯁꯇ꯭ꯔꯤꯛ ꯁꯣꯏꯔꯦ ꯁꯣꯏꯔꯦ ꯃꯣꯏꯔꯥꯡꯗ ꯑꯩꯈꯣꯏꯒꯤ ꯇꯧꯔꯒ ꯂꯩꯕꯅꯤ ꯁꯦꯟꯗ꯭ꯔꯥꯁꯤ ꯆꯍꯤ ꯈꯨꯗꯤꯡꯒꯤ ꯑꯩꯈꯣꯏꯒꯤ ꯀꯩꯅꯣ ꯃꯤꯁꯦ ꯇꯨꯔꯤꯁꯁꯦ ꯑꯗꯨꯛꯀꯤ ꯃꯇꯤꯛ ꯌꯥꯝ ꯂꯥꯛꯏ ꯑꯗꯨꯅ ꯁꯦꯟꯗ꯭ꯔꯥꯁꯤꯗ ꯐꯖꯕꯁꯤ ꯑꯩꯈꯣꯏꯒꯤ ꯑꯗꯨꯛꯀꯤ ꯃꯇꯤꯛ ꯐꯖꯩ ꯍꯥꯏꯕ ꯇꯥꯔꯦꯀꯣ ꯑꯗꯨꯗꯨꯅꯁꯨ ꯇꯨꯔꯤꯁ ꯌꯥꯝ ꯌꯥꯝ ꯂꯥꯛꯄꯅꯦ ꯑꯗꯨꯅꯅꯤ ꯑꯗꯨꯕꯨ ꯄꯩꯁꯥ ꯅꯨꯡꯁꯥꯁꯨ ꯌꯥꯝꯅ ꯂꯧꯗꯕꯅꯤꯀꯣ ꯀꯩꯁꯨ ꯌꯥꯝꯅ ꯑꯩꯈꯣꯏꯒꯤ ꯏꯁꯤꯡꯗ ꯕꯣꯠ ꯇꯣꯡꯕ ꯈꯣꯠꯄꯒꯤ ꯑꯗꯨꯝ ꯂꯣꯏꯅ ꯌꯥꯕꯅꯤ ꯈꯨꯗꯣꯡ ꯆꯥꯕ ꯂꯣꯏꯅ ꯐꯪꯕꯅꯤ ꯑꯗꯨꯕꯨ ꯍꯧꯖꯤꯛ ꯃꯦꯗꯥꯝꯁꯤꯕꯨ ꯀꯥꯏ ꯌꯧꯕꯤꯔꯛꯑꯒꯦ ꯁꯦꯟꯗ꯭ꯔꯥ ꯌꯧꯕꯤꯔꯛꯑꯕꯣ ꯑꯣ ꯃꯥꯅꯤ ꯃꯥꯅꯤ ꯑꯩꯈꯣꯏ ꯑꯗꯨꯕꯨ ꯍꯤ ꯇꯣꯡꯕ ꯃꯇꯝꯗꯀꯣ ꯃꯣꯏꯒꯤ ꯀꯩꯕ ꯂꯥꯏꯐ ꯀꯩꯅꯣ ꯑꯩꯈꯣꯏꯒꯤ ꯁꯦꯚꯤꯡꯗꯣ ꯑꯗꯨꯒꯤ ꯖꯦꯀꯦꯠꯇꯨꯁꯨ ꯄꯤꯕꯅꯤ ꯑꯗꯨ ꯐꯖꯅ ꯀꯣꯏꯕ ꯈꯣꯠꯄꯗ ꯆꯦꯛꯁꯟꯕꯤꯌꯨ ꯑꯩꯈꯣꯏꯒꯤ ꯄꯨꯟꯁꯤ ꯍꯥꯏꯕꯁꯤꯗꯤꯀꯣ ꯑꯗꯨꯝ ꯍꯥꯏꯕꯗꯤ ꯈꯤꯇꯪ ꯆꯦꯛꯁꯤꯟꯗꯕꯗ ꯑꯗꯨꯝ ꯈꯨꯗꯣꯡ ꯊꯤꯕ ꯑꯗꯨꯝ ꯊꯣꯛꯄ ꯌꯥꯏꯗꯅ ꯑꯗꯨꯅ ꯁꯣꯝꯅ ꯈꯔ ꯆꯦꯛꯁꯤꯟꯅ ꯑꯗꯨꯒꯨꯝꯕꯗꯣ ꯆꯦꯛꯁꯤꯟꯅ ꯇꯧꯔꯒ ꯑꯗꯨꯝ ꯅꯨꯡꯉꯥꯏꯕ ꯅꯨꯡꯉꯥꯏꯕꯤꯌꯨ ꯍꯥꯏꯅ ꯑꯩ ꯍꯥꯏꯖꯅꯤꯡꯉꯤ ꯍꯣ ꯑꯥ ꯊꯦꯡꯛ ꯌꯨ ꯊꯦꯡꯛ ꯌꯨ ꯑꯥ ꯊꯦꯡꯛ ꯌꯨ ꯊꯦꯡꯛ ꯌꯨ